ꯍꯂꯣ ꯑꯣ ꯍꯪꯕꯤꯔꯣ ꯍꯪꯕꯤꯔꯣ

ꯑꯣ ꯂꯤꯀꯣꯟ ꯁꯥꯟꯅꯕꯒꯤ ꯄꯥꯎ ꯇꯥꯕ꯭ꯔꯣ ꯇꯥꯔꯒꯗꯤ ꯂꯥꯛꯎꯅꯦ ꯅꯪ ꯂꯥꯛꯄꯕꯨ ꯀꯩꯅꯣ ꯂꯤꯀꯣꯟ ꯁꯥꯟꯅ ꯑꯩꯈꯣꯏꯁꯨ ꯂꯤꯀꯣꯟ ꯂꯤꯀꯣꯟ ꯑꯗꯨꯕꯨ ꯑꯩꯈꯣꯏꯔꯣꯝꯗꯗꯤ ꯑꯗꯨꯝ ꯁꯥꯟꯅꯩ ꯅꯣꯏꯔꯣꯝꯗꯗꯤ ꯍꯩꯕ꯭ꯔꯣ ꯑꯥ ꯑꯗꯨꯅ ꯑꯩ ꯑꯣ ꯌꯦꯡꯉꯣ ꯂꯥꯛꯑꯣ ꯑꯩ ꯂꯩꯔꯤ ꯑꯩꯅ ꯇꯥꯛꯀꯅꯤ ꯑꯥ ꯉꯁꯤ ꯅꯨꯡꯗꯥꯡꯅꯤꯀꯣ ꯅꯪ ꯂꯥꯛꯇꯣꯏꯁꯦ ꯉꯁꯤꯅꯤ ꯑꯩꯈꯣꯏꯔꯣꯝ ꯂꯩꯕꯅꯤ ꯅꯣꯏ ꯀꯔꯤ ꯅꯨꯃꯤꯠꯇꯅꯣ ꯅꯪ ꯂꯥꯛꯀꯦ ꯍꯥꯏꯗꯨꯅ ꯑꯩꯈꯣꯏꯁꯨ ꯑꯣꯏꯅꯥꯝ ꯀꯧꯋꯤꯅꯦ ꯑꯥ ꯉꯁꯤꯅꯤꯀꯣ ꯂꯥꯛꯇꯣꯏꯁꯦ ꯅꯨꯡꯗꯥꯡ ꯁꯥꯟꯅꯔꯤꯅꯦ ꯂꯤꯀꯣꯟ ꯍꯥꯏꯁꯦ ꯑꯗꯨ ꯅꯪ ꯂꯤꯀꯣꯟ ꯁꯥꯟꯅꯕ ꯍꯩꯇ꯭ꯔꯒꯁꯨ ꯑꯩꯅ ꯇꯥꯛꯀꯅꯤ ꯑꯗꯨ ꯅꯪꯕꯨ ꯂꯥꯛꯀꯅꯤ ꯍꯥꯏꯔꯗꯤ ꯆꯥꯛꯁꯨ ꯍꯥꯞꯄꯝꯃꯗꯣꯏꯅꯤ ꯑꯥ ꯑꯗꯨꯅ ꯅꯪ ꯂꯥꯛꯑꯣ ꯀꯅꯥ ꯅꯇꯣꯝ ꯂꯥꯛꯇꯣꯏꯔꯣ ꯃꯤ ꯅꯃꯥꯟꯅꯕꯁꯤꯡ ꯌꯥꯎꯔꯛꯑꯣꯏꯗ꯭ꯔꯣ ꯑꯥ ꯅꯣꯏ ꯒꯥꯔꯤꯀꯥꯗꯤ ꯂꯩꯕ꯭ꯔꯥꯅꯦ ꯅꯪꯕꯣ ꯑꯥ ꯑꯗꯨ ꯑꯣꯏꯔꯒꯗꯤ ꯂꯤꯀꯣꯟ ꯁꯥꯟꯅꯕꯁꯨ ꯅꯪ ꯑꯝꯇꯁꯨ ꯎꯗꯦ ꯍꯥꯏꯕꯅꯤꯅ ꯈꯪꯉꯅꯤ ꯑꯗꯨꯒ ꯀꯃꯥꯏ ꯍꯩꯇꯦ ꯍꯥꯏꯔꯒꯁꯨ ꯆꯪꯉ ꯐꯝꯃ ꯌꯦꯡꯕꯗ ꯑꯗꯨꯝ ꯈꯪꯗꯣꯏꯅꯦꯕꯀꯣ ꯍꯣꯏ ꯑꯩ ꯆꯥꯛ ꯅꯣꯏꯒꯤ ꯆꯥꯅ ꯊꯛꯅꯕꯁꯨ ꯆꯥꯛꯁꯨ ꯍꯥꯞꯄꯝꯃꯒꯦ ꯂꯥꯛꯑꯣ ꯀꯣꯏꯔꯛꯑꯣ ꯅꯪꯁꯦ ꯀꯣꯏꯃꯜꯂꯛꯇꯦꯅꯦ ꯑꯗꯨꯅꯤꯅꯦ ꯑꯩ ꯉꯁꯤꯁꯨ ꯅꯪ ꯂꯥꯛꯀꯅꯤ ꯍꯥꯏꯁꯨ ꯊꯥꯕꯨ ꯊꯥꯖꯗꯦꯗ ꯂꯥꯛꯇꯣꯏꯔꯅꯦ ꯎꯝ ꯑꯥ ꯂꯥꯛꯑꯣ ꯂꯥꯛꯑꯣ ꯑꯩꯁꯨ ꯉꯥꯏꯔꯝꯒꯦ ꯆꯥꯛꯁꯨ ꯑꯩ ꯍꯥꯞꯄꯝꯃꯒꯦ ꯅꯣꯏ ꯅꯃꯥꯟꯅꯕ ꯑꯅꯤ ꯑꯍꯨꯝ ꯂꯥꯛꯀꯅꯦ ꯍꯥꯏꯗꯨꯁꯨ ꯂꯥꯛꯃꯤꯟꯅꯔꯣ ꯑꯗꯨꯒ ꯅꯣꯏ ꯑꯥꯥꯏ ꯌꯥꯝ ꯌꯥꯒꯗꯝ ꯃꯤ ꯃꯌꯥꯝ ꯑꯃ ꯂꯥꯛꯇꯣꯏꯅꯤ ꯈꯨꯟ ꯑꯇꯣꯞ ꯑꯇꯣꯞꯄꯗꯒꯤ ꯂꯩꯀꯥꯏ ꯃꯁꯦꯟ ꯌꯦꯡꯕꯗꯤ ꯇꯧꯅꯩ ꯑꯗꯨꯒ ꯌꯥꯎꯅꯄꯣꯠꯇꯦ ꯂꯩꯀꯥꯏ ꯑꯔꯥꯞꯄꯗꯒꯤ ꯂꯥꯛꯑ ꯂꯥꯛꯑꯒ ꯌꯥꯎꯅꯔꯤꯅꯤ ꯂꯤꯀꯣꯟ ꯍꯥꯏꯁꯦ ꯑꯗꯨꯅ ꯅꯣꯏꯒꯤꯗꯃꯛꯇꯗꯤ ꯈꯔ ꯈꯨꯟ ꯂꯥꯞꯄꯁꯤꯡꯒꯤꯗꯃꯛꯇꯗꯤ ꯄꯥꯈꯪ ꯂꯩꯁꯥꯕꯤꯁꯤꯡꯁꯨ ꯋꯦꯜꯀꯝ ꯇꯧꯗꯣꯏꯅꯤ ꯅꯣꯏꯒꯤ ꯅꯣꯏ ꯀꯩꯁꯨ ꯈꯜꯂꯨꯅꯨ ꯎꯝ ꯎꯝ ꯂꯥꯛꯑꯣ ꯑꯣ ꯈꯔ ꯎꯝ ꯑꯣ ꯑꯩꯅ ꯑꯉꯝꯕ ꯈꯔ ꯑꯃꯒ ꯇꯧꯔꯝꯃꯅꯤ ꯑꯗꯨꯒ ꯅꯣꯏ ꯁꯣꯏꯗꯤ ꯁꯣꯏꯔꯛꯀꯅꯨꯀꯣ ꯑꯦ ꯑꯩ ꯑꯩꯁꯨ ꯑꯦꯔꯦꯟꯖ ꯇꯧꯁꯤꯟꯗꯣꯏꯅꯦꯕ ꯑꯗꯨꯅ ꯅꯣꯏꯅꯁꯨ ꯇꯧꯔꯅꯤ ꯍꯥꯏꯔꯒ ꯑꯩꯅꯁꯨ ꯇꯧꯁꯤꯟ ꯑꯗꯨ ꯅꯣꯏꯅꯁꯨ ꯑꯃꯨꯛ ꯂꯥꯛꯇ ꯇꯧꯔꯒꯗꯤ ꯅꯨꯡꯉꯥꯏꯔꯣꯏ ꯅꯣꯏ ꯑꯥ ꯅꯨꯡꯉꯥꯏꯅꯕꯗꯨꯗꯤ ꯅꯣꯏꯅ ꯁꯤꯜꯂꯒ ꯇꯧꯔꯒ ꯂꯥꯛꯑꯣ ꯑꯩ ꯊꯣꯡꯕ ꯊꯥꯛꯄ ꯈꯔꯗꯤ ꯍꯧꯔꯝꯃꯗꯕꯅꯤ ꯑꯩ ꯊꯕꯛꯇꯨ ꯇꯧꯔꯤꯕꯅꯤ ꯑꯗꯨ ꯇꯣꯛꯊꯣꯛꯑꯒꯦ ꯃꯇꯝꯁꯤ ꯌꯧꯁꯤꯜꯂꯛꯑꯝꯅꯤꯅ ꯑꯩ ꯀꯔꯤ ꯀꯔꯤꯅꯣ ꯆꯥꯅ ꯊꯛꯅꯕ ꯂꯥꯡꯕ ꯍꯧꯔꯗꯝꯅꯤꯀꯣ ꯁꯣꯏꯗꯅ ꯂꯥꯛꯑꯣ ꯂꯤꯀꯣꯟ ꯁꯥꯟꯅꯕꯗꯤ ꯂꯤꯀꯣꯟ ꯃꯔꯨ ꯇꯧꯔꯒ ꯁꯣꯀꯥ ꯁꯥꯟꯅꯕꯒꯨꯝꯕꯅꯤꯗ ꯁꯣꯀꯥ ꯁꯥꯟꯅꯕ ꯍꯩꯕ꯭ꯔꯣ

ꯎꯝ ꯎꯝ ꯎꯝ ꯑꯗꯨ ꯑꯣꯏꯔꯒꯗꯤ ꯑꯩꯁꯨ ꯊꯕꯛ ꯁꯨꯕ ꯍꯜꯂꯒꯦ ꯑꯗꯨꯒ ꯑꯩ ꯑꯦꯔꯦꯟꯖ ꯇꯧꯗꯅ ꯂꯩꯔꯝꯃꯒꯦ ꯅꯣꯏꯁꯨ ꯂꯥꯛꯑꯣ ꯉꯁꯤꯗꯤ ꯃꯤ ꯌꯥꯝ ꯂꯥꯡꯅꯩꯍꯦ ꯌꯥꯝ ꯅꯨꯡꯉꯥꯏꯅꯤ ꯁꯣꯏꯗꯅ ꯂꯥꯛꯑꯣ ꯎꯝ ꯑꯥ ꯑꯣ ꯀꯔꯤ ꯀꯔꯤ ꯉꯥꯡꯅꯕ ꯂꯩꯒꯦ ꯅꯣꯏꯕꯣ ꯎꯝ ꯐꯔꯦ ꯐꯔꯦ ꯑꯗꯨ ꯑꯣꯏꯔꯒꯗꯤ ꯅꯣꯏ ꯊꯝꯃꯣ ꯊꯝꯃꯣ